ꯑꯩꯅ ꯅꯍꯥꯟ ꯊꯥ ꯑꯃꯃꯨꯛꯀꯤ ꯃꯃꯥꯡꯗ ꯕꯦꯠ ꯑꯃꯈꯛ ꯂꯩꯖꯔꯨꯕꯅꯦꯕ ꯍꯥꯏꯔꯤꯕ ꯕꯦꯠ ꯑꯁꯤ ꯗꯕꯜ ꯁꯤꯠꯅꯤ ꯑꯗꯨꯒ ꯃꯁꯤ ꯎꯒꯤꯗꯤ ꯑꯣꯏꯔꯒ ꯌꯥꯝꯅ ꯌꯦꯡꯕꯗ ꯌꯥꯝꯅ ꯐꯖꯕꯀꯣ ꯑꯗꯨꯒ ꯃꯁꯤ ꯑꯣꯇꯣꯃꯦꯇꯤꯛ ꯏꯂꯦꯛꯇ꯭ꯔꯤꯀꯦꯜ ꯋꯥꯔꯃꯔꯁꯨ ꯌꯥꯎꯋꯦꯕ ꯍꯥꯏꯔꯤꯕ ꯐꯃꯨꯡ ꯑꯁꯤ ꯃꯁꯥꯒꯤ ꯑꯣꯏꯅ ꯑꯗꯨꯝ ꯕꯦꯠꯁꯤꯠ ꯌꯥꯎꯖꯔꯛꯑꯦ ꯕꯦꯠꯀꯣꯕꯔ ꯌꯥꯎꯖꯔꯛꯑꯦ ꯀꯥꯡꯈꯟ ꯑꯃꯁꯨ ꯌꯥꯎꯖꯔꯛꯑꯦ ꯍꯥꯏꯔꯤꯕ ꯐꯃꯨꯡ ꯑꯁꯤ ꯑꯗꯨꯛꯀꯤ ꯃꯇꯤꯛ ꯌꯦꯡꯕꯗ ꯐꯖꯩ ꯃꯍꯥꯛꯀꯤ ꯍꯛꯏꯕ ꯗꯤꯖꯥꯏꯟ ꯃꯑꯣꯡ ꯑꯁꯤ ꯌꯦꯡꯕꯗ ꯌꯥꯝꯅ ꯐꯖꯔꯦꯀꯣ ꯃꯁꯤ ꯃꯃꯟꯕꯨꯗꯤ ꯌꯥꯝ ꯇꯥꯡꯉꯤ ꯑꯗꯨ ꯑꯣꯏ ꯇꯥꯔꯒꯁꯨ ꯃꯃꯟ ꯇꯥꯡꯉꯦꯅ ꯑꯩꯅ ꯅꯤꯡꯍꯟꯅꯕ ꯄꯥꯝꯃꯨꯕ ꯂꯩꯇꯦꯕ ꯍꯥꯏꯗꯤ ꯃꯥꯒꯤ ꯀ꯭ꯋꯥꯂꯤꯇꯤꯁꯤ ꯌꯦꯡꯉꯨꯕ ꯃꯇꯝꯗ ꯏꯁꯥꯗ ꯌꯥꯝꯅ ꯄꯦꯟꯖꯕꯗꯣ ꯑꯣꯏꯕ ꯍꯥꯏ ꯇꯥꯔꯦ